ꯕꯨꯠ ꯑꯦꯟ ꯕꯤꯌꯣꯟꯁ ꯍꯥꯏꯔꯤꯕ ꯑꯣꯟꯂꯥꯏꯟ ꯋꯦꯕꯁꯥꯏꯠ ꯑꯣꯟꯂꯥꯏꯟ ꯁꯣꯄꯤꯡ ꯃꯥꯔꯀꯦꯠ ꯑꯗꯨꯗꯒꯤ ꯑꯩꯅ ꯈꯣꯡꯎꯞ ꯑꯃꯈꯛ ꯑꯣꯏꯗꯔ ꯇꯧꯕꯅꯤ ꯍꯥꯏꯔꯤꯕ ꯈꯣꯡꯎꯞꯁꯤ ꯑꯗꯨꯛꯀꯤ ꯃꯇꯤꯛ ꯐꯖꯩ ꯑꯦꯐꯣꯔꯗꯦꯕꯜ ꯑꯣꯏ ꯀ꯭ꯋꯥꯂꯤꯇꯤ ꯃꯦꯟꯇꯦꯟ ꯇꯧꯋꯤ ꯀꯂꯔꯁꯨ ꯃꯜꯇꯤꯄꯜ ꯀꯂꯔꯁꯅꯤ ꯕ꯭ꯂꯦꯛ ꯒ꯭ꯔꯤꯟ ꯕ꯭ꯂꯨ ꯍ꯭ꯋꯥꯏꯠ ꯄꯨꯂꯞ ꯃꯤꯛꯁ ꯇꯧꯋꯦ ꯑꯣꯐꯔ ꯂꯩꯔꯤꯀꯥꯟꯗ ꯂꯧꯍꯧꯕꯅꯦ ꯃꯥꯒꯤ ꯑꯦꯛꯆ꯭ꯋꯦꯜ ꯄ꯭ꯔꯥꯏꯁꯁꯤ ꯊ꯭ꯔꯤ ꯊꯥꯎꯖꯟ ꯄꯤꯕꯅꯦ ꯑꯩꯅ ꯑꯣꯐꯔ ꯂꯩꯕ ꯃꯇꯝꯗ ꯐꯤꯞꯇꯤ ꯄꯥꯔꯁꯦꯟ ꯗꯤꯁꯀꯥꯎꯟꯗ ꯐꯤꯞꯇꯤꯟ ꯍꯟꯗ꯭ꯔꯦꯠꯇ ꯂꯧꯋꯦ ꯑꯣꯔꯗꯔ ꯍꯦꯛ ꯇꯧꯈꯤꯕ ꯅꯨꯃꯤꯠꯇꯒꯤ ꯀꯟꯐꯥꯔꯃꯦꯁꯟ ꯀꯣꯜ ꯑꯃ ꯂꯥꯛꯑꯝꯃꯦ ꯑꯩꯉꯣꯟꯗ ꯑꯗꯨꯒ ꯑꯩꯒꯤ ꯀꯣꯜ ꯀꯟꯐꯥꯔꯃꯦꯁꯟ ꯑꯗꯨ ꯂꯣꯏꯈ꯭ꯔꯕ ꯃꯇꯨꯡꯗ ꯏꯀꯨꯏ ꯀꯨꯏꯗꯅ ꯃꯈꯣꯏꯅ ꯇꯦꯟ ꯗꯦꯖ ꯑꯦꯛꯁꯄꯦꯛꯇꯦꯠ ꯗꯦꯂꯤꯚꯔꯤꯗꯨ ꯊꯥꯔꯛꯄꯅꯦ ꯑꯗꯨ ꯋꯤꯗꯤꯟ ꯁꯚꯦꯟ ꯗꯦꯖꯀꯤ ꯃꯅꯨꯡꯗ ꯑꯩꯒꯤ ꯈꯨꯠꯇ ꯌꯧꯔꯛꯈ꯭ꯔꯦ ꯍꯥꯏꯔꯤꯕ ꯈꯣꯡꯎꯞ ꯑꯁꯤ ꯑꯗꯨꯛꯀꯤ ꯃꯇꯤꯛ ꯐꯖꯩ ꯑꯦꯅꯤ ꯗ꯭ꯔꯦꯁꯀ ꯁꯦꯠꯄ ꯃꯇꯝꯗ ꯑꯗꯨꯝ ꯆꯥꯅꯩ ꯀꯦꯖꯨꯋꯦꯜꯒ ꯁꯦꯠꯂꯁꯨ ꯖꯤꯟꯁꯀ ꯁꯦꯠꯂꯁꯨ ꯀꯨꯔꯇꯥꯒ ꯁꯦꯠꯂꯁꯨ ꯑꯣꯐꯤꯁꯀꯤ ꯑꯣꯏꯅ ꯁꯦꯠꯂꯁꯨ ꯑꯗꯨꯛꯀꯤ ꯃꯇꯤꯛ ꯆꯞ ꯆꯥꯅꯩ ꯍꯥꯏꯔꯤꯕ ꯈꯣꯡꯎꯞ ꯑꯁꯤ ꯀꯝꯐꯣꯔꯇꯦꯕꯜꯁꯨ ꯌꯥꯝꯅ ꯑꯣꯏ ꯃꯣꯠꯄꯁꯨ ꯃꯣꯠꯁꯤꯟꯗꯦ ꯁꯨꯕ ꯆꯥꯝꯕꯁꯨ ꯌꯥꯝꯅ ꯅꯨꯡꯉꯥꯏꯕ ꯈꯣꯡꯎꯞꯅꯤ ꯍꯥꯏꯔꯤꯕ ꯑꯣꯟꯂꯥꯏꯟꯒꯤ ꯕꯨꯠꯁ ꯑꯦꯟ ꯕꯤꯌꯣꯟ ꯍꯥꯏꯔꯤꯕ ꯕ꯭ꯔꯥꯟ ꯑꯁꯤ ꯏꯟꯇꯔꯅꯦꯁꯅꯦꯜ ꯃꯥꯔꯀꯦꯠꯇ ꯃꯃꯤꯡ ꯂꯩꯔꯕ ꯑꯗꯨꯒꯨꯝꯕ ꯕ꯭ꯔꯥꯟ ꯑꯃꯅꯤ ꯑꯁꯤꯒꯨꯝꯕꯒꯤ ꯄꯣꯠ ꯂꯩꯕ ꯐꯪꯖꯕ ꯑꯁꯤ ꯑꯩꯒꯤꯗꯤ ꯂꯥꯏꯕꯛ ꯌꯥꯝ ꯐꯕꯅꯤ